ꯑꯩꯍꯥꯛꯀꯤ ꯖꯤꯂꯥꯗ ꯑꯗꯨꯝ ꯃꯍꯩ ꯃꯔꯣꯡ ꯈ꯭꯭ꯋꯥꯏꯗꯒꯤ ꯄꯨꯊꯣꯛꯄ ꯂꯩꯕꯁꯦ ꯑꯩꯒꯤ ꯆꯨꯖꯥꯛ ꯆꯨꯖꯥꯛꯁꯦ ꯑꯩꯈꯣꯏꯅ ꯐꯖꯅ ꯂꯣꯛꯄ ꯉꯝꯃꯦ ꯑꯗꯨ ꯑꯩꯈꯣꯏ ꯆꯨꯖꯥꯛꯁꯦ ꯑꯩꯈꯣꯏꯅ ꯀꯤꯂꯣꯗ ꯑꯗꯨꯝ ꯀꯦ ꯖꯤꯗ ꯀꯨꯟꯊ꯭ꯔꯥ ꯑꯗꯨꯒꯨꯝꯕꯗ ꯌꯣꯜꯂꯦ ꯑꯗꯨ ꯆꯨꯖꯥꯛꯀꯤ ꯌꯥꯝꯕꯅꯤꯅ ꯌꯦꯜꯗꯣ ꯌꯥꯝ ꯐꯪꯕꯅꯤꯅ ꯑꯩꯈꯣꯏꯁꯦ ꯑꯗꯨꯝ ꯆꯨꯖꯥꯛꯇ ꯁꯦꯜ ꯌꯥꯝ ꯇꯥꯟꯕ ꯉꯝꯒꯅꯤ